ꯑꯥ ꯇꯥꯏꯌꯦ ꯇꯥꯏꯌꯦ ꯇꯥꯏꯌꯦ ꯍꯥꯏꯌꯣ ꯌꯥꯅꯤꯌꯦ ꯌꯥꯅꯤꯌꯦ ꯑꯣ ꯑꯠꯆꯥ ꯃꯅꯤꯄꯨꯔ ꯆꯥꯛꯍꯥꯎꯁꯦ ꯌꯥꯝ ꯃꯃꯤꯡ ꯆꯠꯄꯅꯦ ꯁꯤ ꯃꯄꯥꯜ ꯂꯝꯗꯁꯨ ꯀꯟꯅ ꯊꯥꯗꯣꯛꯏꯌꯦ ꯑꯗꯣ ꯆꯥꯛꯍꯥꯎꯁꯦ ꯍꯧꯖꯤꯛ ꯀꯦ ꯖꯤꯗ ꯆꯣꯏꯅ ꯂꯧꯔꯒꯗꯤ ꯀꯦ ꯖꯤꯗ ꯂꯨꯄꯥ ꯅꯥꯏꯟꯇꯤ ꯅꯠꯇ꯭ꯔꯒ ꯍꯟꯗ꯭ꯔꯦꯠ ꯑꯗꯨꯃꯥꯏꯅ ꯂꯧꯋꯦ ꯕꯦꯛꯇꯗꯤ ꯌꯥꯃꯛꯑꯒꯅꯤ ꯍꯥꯏꯕꯗꯤ ꯆꯥꯝꯃꯒꯤ ꯍꯤꯁꯥꯞꯇ ꯄꯥꯔꯒꯁꯨ ꯕꯦꯛꯇ ꯂꯤꯁꯤꯡ ꯃꯔꯤ ꯑꯗꯨꯃꯥꯏꯅ ꯂꯥꯛꯀꯅꯤꯌꯦ ꯇ꯭ꯔꯥꯟꯏꯁꯄꯣꯔꯠ ꯇ꯭ꯔꯥꯟꯏꯁꯄꯣꯔꯇꯦꯁꯟꯒꯤ ꯆꯥꯔꯖ ꯌꯥꯎꯗꯕꯤꯗ ꯑꯥ ꯇꯣꯡꯉꯥꯟꯅ ꯑꯃꯨꯛ ꯂꯥꯛꯀꯅꯤ ꯂꯤꯁꯤꯡ ꯃꯔꯤꯁꯤꯗꯒꯤ ꯑꯍꯦꯟꯕ ꯍꯣꯏ ꯍꯣꯏ ꯑꯗꯣ ꯑꯣꯔꯗꯔ ꯇꯧꯔꯛꯄꯁꯦ ꯈꯤꯇꯪ ꯃꯥꯡꯖꯧꯅꯅ ꯇꯧꯕꯤꯔꯛꯑꯣꯕ ꯀꯣ ꯍꯥꯏꯕꯗꯤ ꯑꯇꯣꯞꯄꯒꯤꯁꯨ ꯌꯥꯝꯅ ꯑꯣꯔꯗꯔꯁꯤ ꯌꯥꯝꯅ ꯂꯩꯑꯕꯀꯣ ꯑꯗꯨꯗꯨꯅ ꯃꯅꯤꯄꯨꯔꯒꯤ ꯆꯥꯛꯍꯥꯎꯁꯦ ꯌꯥꯝꯅ ꯃꯃꯤꯡ ꯆꯠꯄꯅꯤꯅ ꯑꯩꯈꯣꯏꯒꯤ ꯀꯦꯛꯀꯨꯝꯕ ꯁꯥꯕ ꯇꯟꯒꯨꯝꯕ ꯁꯤꯒꯨꯝꯕꯁꯨ ꯌꯥꯝ ꯁꯤꯖꯤꯟꯅꯩꯕ ꯑꯗꯨꯅ ꯈꯤꯇꯪ ꯃꯥꯡꯖꯧꯅꯅ ꯕꯨꯛ ꯇꯧꯔꯛꯑꯣ ꯍꯥꯏꯕꯗꯤ ꯁꯣꯝꯒꯤ ꯑꯣꯔꯗꯔꯗꯣ ꯁꯣꯏꯍꯟꯅꯤꯡꯗꯕꯗꯒꯤ ꯑꯩꯈꯣꯏꯅ ꯍꯥꯏꯖꯕꯅꯦꯕ ꯀꯣ ꯑꯥ ꯍꯣꯏ ꯐꯔꯦ ꯐꯔꯦ